ꯑꯩꯗꯤ ꯗꯤꯜꯂꯤꯗ ꯀꯣꯏꯕ ꯆꯠꯄꯁꯦ ꯄꯥꯝꯃꯦ ꯗꯤꯜꯂꯤꯗ ꯑꯩꯅ ꯀꯣꯏꯕ ꯆꯠꯄ ꯄꯥꯝꯃꯤꯕꯒꯤ ꯃꯔꯝꯗꯤ ꯑꯒ꯭ꯔꯥꯒꯤ ꯇꯥꯖ ꯃꯍꯜ ꯇꯥꯖꯃꯍꯜꯁꯦ ꯌꯥꯝꯅ ꯌꯦꯡꯅꯤꯡꯉꯤ ꯌꯦꯡꯅꯤꯡꯉꯦ ꯍꯥꯏꯅ ꯇꯥꯖꯃꯍꯜ ꯌꯦꯡꯅꯤꯡꯉꯤꯕꯗꯤ ꯂꯥꯏꯔꯤꯛꯇ ꯇꯥꯖꯃꯍꯜꯒꯤ ꯃꯔꯝꯗ ꯁꯨꯃꯥꯏꯅ ꯌꯥꯎꯕꯗꯨꯗ ꯀꯔꯝ ꯀꯔꯝꯅ ꯀꯃꯥꯏꯅ ꯇꯧꯔꯤ ꯍꯥꯏꯗꯅ ꯇꯥꯖꯃꯍꯜꯗꯣ ꯑꯩ ꯌꯥꯝꯅ ꯌꯦꯡꯅꯤꯡꯉꯤ ꯏꯁꯥꯅ ꯃꯐꯝꯗꯨꯗ ꯗꯥꯏꯔꯦꯛ ꯆꯠꯂꯒ ꯑꯩ ꯌꯦꯡꯅꯤꯡꯕꯒꯤ ꯑꯄꯥꯝꯕꯗꯣ ꯐꯥꯎꯋꯤ